ꯍꯂꯣ ꯁꯤ ꯃꯣꯏꯔꯥꯡ ꯃꯣꯏꯔꯥꯡꯈꯣꯝꯒꯤ ꯀꯦ ꯑꯦꯐ ꯁꯤ ꯅꯠꯇ꯭ꯔꯣ ꯑꯣ ꯉꯁꯥꯏ ꯑꯩꯅ ꯑꯣꯗꯔ ꯈꯔ ꯇꯧꯖꯈꯤꯕ ꯄꯣꯠꯇꯣ ꯌꯧꯔꯛꯈ꯭ꯔꯦ ꯌꯧꯔꯛꯄ ꯄꯣꯠꯇꯨꯗ ꯃꯔꯛꯇ ꯄꯣꯠꯇꯣ ꯑꯁꯣꯏꯕ ꯌꯥꯝꯅ ꯌꯥꯎꯔꯝꯃꯤ ꯃꯁꯤ ꯀꯃꯥꯏ ꯇꯧꯔꯤꯅꯣ ꯃꯁꯤꯕꯣ ꯄꯤꯖꯥꯗꯨꯁꯨ ꯅꯨꯃꯤꯠ ꯈꯔ ꯌꯥꯝꯕ ꯃꯥꯜꯂꯦ ꯁꯣꯝ ꯅꯥꯀꯟꯗ ꯑꯩꯗꯤ ꯑꯉꯥꯡꯒꯤ ꯄꯥꯔꯇꯤ ꯑꯃꯒꯤ ꯁꯤꯜꯂꯒ ꯄꯣꯠꯇꯨ ꯑꯗꯨꯃꯥꯏꯅ ꯇꯧꯔꯝꯕꯗꯨꯗ ꯑꯩꯗꯤ ꯐꯖꯅ ꯆꯣꯞꯄꯦ ꯃꯤ ꯃꯃꯥꯡꯗ ꯑꯗꯨ ꯄꯣꯠꯇꯣ ꯍꯧꯖꯤꯛ ꯑꯊꯨꯕꯗ ꯄꯨꯡꯈꯥꯏ ꯑꯃꯒꯤ ꯃꯅꯨꯡꯗ ꯔꯤꯇꯔꯟ ꯇꯧꯕꯤꯔꯛꯀꯗ꯭ꯔꯥ ꯀꯃꯥꯏꯅ ꯇꯧꯒꯅꯤ ꯄꯨꯡ ꯑꯃ ꯄꯨꯡ ꯑꯃꯗꯨꯗꯤ ꯈꯤꯛꯇꯪ ꯁꯥꯡꯒꯗꯕ ꯃꯥꯜꯂꯦ ꯌꯥꯔꯒꯗꯤ ꯃꯇꯨꯡꯗ ꯁꯤꯒꯨꯝꯕꯒꯤ ꯊꯕꯛꯁꯦ ꯇꯧꯕꯤꯗꯅꯕꯅꯦ ꯈꯔ ꯆꯦꯛꯁꯤꯟꯅ ꯇꯧꯕꯤꯌꯨꯀꯣ

ꯈꯤꯛꯇꯪ ꯊꯨꯍꯟꯕꯤꯔꯛꯑꯣꯀꯣ ꯑꯗꯨꯑꯣꯏꯇꯥꯔꯒꯗꯤ ꯍꯣꯏ ꯍꯣꯏ ꯎꯝ ꯐꯔꯦ ꯐꯔꯦ ꯊꯝꯃꯦ ꯊꯝꯃꯦ